ꯑꯩꯈꯣꯏꯒꯤ ꯂꯩꯔꯤꯕ ꯈꯨꯟꯒꯤ ꯃꯤꯁꯤꯡ ꯑꯣꯔ ꯀꯝꯄ꯭ꯌꯨꯅꯤꯇꯤ ꯍꯥꯏꯗꯤ ꯑꯩꯈꯣꯏꯒꯤ ꯀꯜꯆꯔꯗ ꯌꯦꯡꯂꯀꯥꯟꯗꯗꯤ ꯑꯩꯈꯣꯏꯒꯤ ꯀꯝꯃ꯭ꯌꯨꯅꯤꯇꯤꯒꯤ ꯑꯩꯈꯣꯏꯒꯤ ꯂꯩꯃꯤꯟꯅꯔꯤꯕ ꯃꯤꯁꯤꯡꯁꯦ ꯃꯈꯣꯏꯒꯤ ꯊꯧꯗꯥꯡꯁꯦ ꯌꯥꯝ ꯆꯥꯎꯅ ꯂꯧꯈꯠꯂꯤ ꯑꯦꯛꯖꯥꯝꯄꯜ ꯑꯣꯏꯅ ꯅꯨꯄꯤꯁꯤꯡꯅ ꯐꯅꯦꯛ ꯁꯦꯠꯄ ꯍꯥꯏꯗꯤ ꯃꯧ ꯁꯤꯡꯅ ꯐꯅꯦꯛ ꯁꯦꯠꯄꯁꯦ ꯌꯥꯝꯅ ꯑꯩꯈꯣꯏꯗꯤ ꯆꯦꯛꯁꯤꯟꯅ ꯌꯥꯝꯅ ꯌꯦꯡꯁꯤꯟꯅꯩ ꯍꯥꯏꯗꯤ ꯃꯧ ꯑꯣꯏꯔꯀꯥꯟꯗꯗꯤ ꯐꯅꯦꯛ ꯁꯦꯠꯄꯁꯦ ꯀꯞꯃꯜꯁꯔꯤ ꯑꯣꯏꯍꯟꯅꯤ ꯑꯗꯨꯅ ꯍꯥꯏꯗꯤ ꯃꯧ ꯑꯣꯏꯔꯀꯥꯟꯗ ꯐꯅꯦꯛ ꯁꯦꯠꯄꯁꯤꯅ ꯍꯦꯟꯅꯁꯨ ꯃꯉꯣꯟꯗ ꯂꯩꯇꯦꯡꯍꯜꯂꯤ ꯑꯗꯨꯒ ꯍꯣꯏ ꯂꯩꯁꯥꯕꯤꯁꯤꯡꯅꯁꯨ ꯁꯦꯠꯅꯩ ꯑꯗꯨꯑꯣꯏꯕ ꯇꯥꯔꯕꯁꯨ ꯃꯧ ꯑꯣꯏꯔꯕꯗꯤ ꯐꯅꯦꯛ ꯁꯦꯠꯀꯗꯕꯅꯤ ꯍꯥꯏꯕꯒꯤ ꯑꯗꯨꯒꯤ ꯋꯥꯈꯜꯂꯣꯟꯁꯤꯁꯨ ꯃꯁꯥ ꯃꯁꯥꯅ ꯍꯥꯏꯗꯤ ꯃꯥꯒꯤ ꯑꯣ ꯑꯩꯁꯦ ꯁꯤꯒꯤ ꯀꯜꯆꯔꯗ ꯄꯥꯟꯕꯅꯤꯀꯣ ꯑꯩꯈꯣꯏ ꯀꯜꯆꯔꯁꯦ ꯁꯨꯃꯥꯏꯅ ꯂꯩꯌꯦ ꯍꯥꯏꯕꯁꯦ ꯃꯁꯥ ꯃꯁꯥꯅ ꯈꯪꯕ ꯈꯪꯉꯤ ꯑꯗꯨꯒꯁꯨ ꯑꯁꯤꯒꯤ ꯂꯩꯔꯤꯕ ꯑꯩꯈꯣꯏꯒꯤ ꯔꯨꯜꯁ ꯍꯥꯏꯕ ꯃꯌꯥꯝꯁꯦ ꯏꯟꯅꯩ ꯑꯗꯨꯈꯛ ꯅꯠꯇꯅ ꯑꯩꯈꯣꯏꯒꯤ ꯀꯝꯃ꯭ꯌꯨꯅꯤꯇꯤ ꯑꯩꯈꯣꯏꯒꯤ ꯂꯩꯃꯤꯟꯅꯔꯤꯕ ꯃꯤꯁꯤꯡꯁꯦ ꯍꯥꯏꯗꯤ ꯈꯤꯟꯗꯨꯒꯤ ꯑꯉꯥꯡ ꯒꯨꯝꯕ ꯑꯉꯥꯡ ꯅꯍꯥ ꯄꯥꯈꯪ ꯃꯆꯥꯁꯤꯡꯅ ꯉꯥꯎꯁꯤꯟꯅꯔꯛꯄ ꯃꯇꯝ ꯑꯣꯔ ꯅꯤꯁꯥ ꯆꯥꯔꯛꯄ ꯃꯇꯝꯗ ꯍꯥꯏꯗꯤ ꯃꯣꯏꯅ ꯊꯦꯡꯅꯕ ꯌꯥꯎꯔꯒꯁꯨ ꯈꯨꯟꯒꯤ ꯑꯍꯜ ꯂꯃꯟꯁꯤꯡꯅ ꯆꯪꯉꯒ ꯃꯣꯏꯁꯦ ꯀꯧꯁꯤꯜꯂꯒ ꯑꯗꯨꯃꯥꯏꯅ ꯃꯣꯏꯉꯣꯟꯗ ꯑꯐꯕ ꯐꯠꯇꯕ ꯃꯌꯥꯝꯁꯦ ꯇꯥꯛꯄꯤ ꯃꯈꯣꯏꯉꯣꯟꯗ ꯑꯦꯠꯚꯥꯏꯁ ꯃꯌꯥꯝꯁꯨ ꯄꯤꯕꯤꯌꯦ ꯑꯗꯨꯃꯥꯏꯅ ꯄꯤꯕ ꯑꯗꯨꯃꯥꯏꯅ ꯄꯤꯕ ꯇꯥꯔꯗꯤ ꯃꯣꯏꯁꯦ ꯍꯌꯦꯡ ꯐ꯭ꯌꯨꯆꯔꯗ ꯍꯥꯏꯗꯤ ꯗꯤꯁꯤꯖꯟ ꯂꯧꯕꯁꯤꯗꯤ ꯑꯐ ꯐꯠꯇꯧꯁꯦ ꯇꯥꯛꯂꯀꯥꯟꯗ ꯃꯣꯏꯒꯤ ꯍꯥꯏꯗꯤ ꯃꯣꯏꯅ ꯂꯧꯅꯤꯡꯕ ꯗꯤꯁꯤꯖꯟꯁꯦ ꯑꯗꯨꯝ ꯂꯧꯈꯠꯂꯅꯤ ꯑꯗꯨꯅ ꯑꯐ ꯐꯠꯇꯕ ꯇꯥꯔꯀꯥꯟꯗꯁꯨ ꯃꯣꯏꯕꯨ ꯏꯟꯊꯣꯛꯄꯤꯗꯕꯤꯗ ꯍꯥꯏꯗꯤ ꯈꯨꯟꯒꯤ ꯑꯍꯜ ꯂꯃꯅꯁꯤꯡ ꯑꯗꯨꯒ ꯂꯩꯔꯤꯕ ꯑꯍꯩ ꯑꯁꯤꯡ ꯃꯌꯥꯝꯁꯤꯡ ꯑꯁꯤꯅꯁꯨ ꯃꯣꯏꯕꯨ ꯀꯧꯁꯤꯜꯂ ꯑꯗꯨꯒꯨꯝꯕ ꯐꯥꯕꯁꯦ ꯇꯥꯛꯄꯤꯌꯦ ꯑꯗꯨꯛꯀꯤ ꯃꯇꯤꯛ ꯁꯤꯁꯨ ꯌꯥꯝꯅ ꯐꯩ ꯍꯥꯏꯅ ꯈꯜꯂꯤ ꯑꯗꯨꯈꯛ ꯅꯠꯇꯅ ꯈꯨꯟꯗ ꯍꯥꯏꯗꯤ ꯑꯁꯤ ꯑꯅꯥꯒꯨꯝꯕ ꯊꯣꯛꯂꯀꯥꯟꯗ ꯏꯃꯨꯡ ꯃꯅꯨꯡ ꯑꯃꯅ ꯑꯋꯥ ꯑꯅꯥ ꯇꯥꯔꯀꯥꯟꯗꯁꯨ ꯂꯩꯔꯤꯕ ꯈꯨꯟꯖꯥꯁꯤꯡ ꯑꯣꯔ ꯃꯥꯒꯤ ꯀꯩꯔꯣꯜ ꯂꯩꯀꯥꯏꯒꯤ ꯃꯤꯁꯤꯡꯅꯁꯨ ꯆꯪꯉꯒ ꯑꯁꯨꯃꯥꯏꯅ ꯃꯇꯦꯡ ꯄꯥꯡꯅꯕ ꯃꯤꯒꯤ ꯑꯋꯥꯕꯁꯤꯗꯁꯨ ꯃꯣꯏꯅ ꯁꯔꯨꯛ ꯌꯥꯕꯤꯕ ꯁꯤ ꯃꯌꯥꯝꯁꯦ ꯑꯩꯈꯣꯏꯔꯣꯝꯗꯗꯤ ꯌꯥꯝꯅ ꯆꯥꯎꯅ ꯁꯤꯒꯤ ꯊꯧꯗꯥꯡꯁꯤ ꯂꯧꯅꯩ ꯑꯗꯨꯈꯛ ꯅꯠꯇꯅ ꯑꯩꯈꯣꯏꯒꯤ ꯐꯦꯃꯂꯤꯁꯤꯡꯅꯁꯨ ꯍꯥꯏꯗꯤ ꯐꯥꯏꯅꯥꯟꯁꯤꯌꯦꯜꯂꯤ ꯄꯩꯁꯥꯒꯨꯝꯕ ꯋꯥꯠꯂꯛꯄꯀꯥꯟꯗꯁꯨ ꯑꯗꯨꯒ ꯃꯣꯏꯅ ꯏꯃꯨꯡꯗ ꯑꯁꯤ ꯑꯅꯥ ꯊꯣꯛꯂꯀꯥꯟꯗꯁꯨ ꯍꯥꯏꯗꯤ ꯐꯪꯁꯟ ꯍꯥꯏꯗꯤ ꯂꯨꯍꯣꯡꯕ ꯈꯣꯡꯗꯣꯡ ꯁꯤ ꯃꯌꯥꯝ ꯊꯣꯛꯂꯀꯥꯟꯗꯁꯨ ꯃꯌꯥꯝꯅ ꯆꯠꯂꯒ ꯄꯩꯁꯥꯅ ꯄꯥꯡꯕ ꯉꯝꯗꯕ ꯇꯥꯔꯁꯨ ꯊꯕꯛ ꯑꯣꯏꯅꯗꯤ ꯑꯩꯈꯣꯏꯁꯦ ꯌꯥꯝꯅ ꯌꯨꯅꯤꯇꯤ ꯂꯩꯌꯦ ꯍꯥꯏꯅ ꯍꯥꯏꯅꯤꯡꯉꯤ ꯌꯨꯅꯤꯇꯤꯁꯦ ꯌꯥꯝ ꯂꯩ ꯑꯗꯨꯒ ꯃꯤ ꯑꯃꯒ ꯑꯃꯒ ꯃꯇꯦꯡꯁꯦ ꯁꯨꯃꯥꯏꯅ ꯄꯥꯡꯅꯩꯌꯦ ꯑꯗꯨꯅ ꯑꯩꯈꯣꯏꯒꯤ ꯀꯜꯆꯔꯒꯤ ꯍꯥꯏꯕꯇꯥꯔꯦ ꯄ꯭ꯔꯦꯛꯇꯤꯁꯁꯦ ꯑꯁꯨꯛꯀꯤ ꯃꯇꯤꯛ ꯌꯥꯝꯅ ꯐꯖꯅ ꯆꯠꯊꯩꯌꯦ ꯑꯗꯨꯅ ꯑꯩꯈꯣꯏꯒꯤ ꯀꯜꯆꯔꯒꯤ ꯑꯣꯏꯅ ꯑꯩꯈꯣꯏꯗꯤ ꯃꯤ ꯑꯃꯒ ꯑꯃꯒꯁꯦ ꯌꯥꯝ ꯃꯇꯦꯡ ꯄꯥꯡꯅꯩ ꯑꯗꯨꯒ ꯌꯨꯅꯤꯇꯤꯁꯨ ꯌꯥꯝ ꯂꯩꯅꯩ ꯑꯗꯨꯒ ꯑꯩꯈꯣꯏꯅ ꯏꯁꯇ꯭ꯔꯤꯛ ꯑꯣꯏꯕ ꯊꯥꯏꯅ ꯃꯃꯥꯡꯗꯒꯤ ꯑꯩꯈꯣꯏꯒꯤ ꯑꯍꯜ ꯂꯃꯟꯁꯤꯡꯗ ꯁꯤ ꯇꯧꯕ ꯌꯥꯗꯦ ꯁꯤ ꯇꯧꯕ ꯌꯥꯏ ꯍꯥꯏꯕ ꯃꯌꯥꯝꯁꯦ ꯑꯩꯈꯣꯏꯅ ꯌꯥꯝ ꯐꯖꯅ ꯐꯣꯜꯂꯣ ꯇꯧꯏ